ꯀꯀꯥ ꯅꯍꯥꯛꯅ ꯑꯩꯕꯨ ꯑꯊꯦꯡꯕꯗ ꯅꯨꯃꯤꯗꯥꯡ ꯑꯗꯨꯗ ꯑꯩꯕꯨ ꯅꯍꯥꯛꯅ ꯉꯔꯥꯡ ꯌꯨꯝꯗ ꯇꯦꯛꯇ ꯀꯥꯏꯗꯅ ꯌꯧꯍꯟꯕꯤꯕꯒꯤꯗꯃꯛꯇ ꯅꯍꯥꯛꯄꯨ ꯌꯥꯝꯅ ꯊꯥꯒꯠꯆꯔꯤ ꯃꯄꯨꯅ ꯅꯍꯥꯛꯄꯨꯁꯨ ꯆꯦꯛꯁꯤꯟꯅ ꯄꯨꯟꯁꯤ ꯅꯨꯡꯁꯥꯡꯅ ꯊꯝꯕꯤꯕ ꯑꯣꯏꯁꯅꯨ ꯑꯊꯦꯡꯕ ꯅꯨꯃꯤꯗꯥꯡ ꯑꯗꯨꯗ ꯀꯅꯥꯁꯨ ꯃꯇꯦꯡ ꯂꯩꯇꯅ ꯒꯥꯔꯤ ꯑꯃ ꯐꯥꯎ ꯐꯪꯗꯅ ꯂꯦꯞꯂꯝꯕꯅꯤ ꯑꯗꯨꯕꯨ ꯅꯍꯥꯛꯅ ꯑꯩꯒꯤ ꯆꯥꯎꯔꯕ ꯃꯇꯦꯡ ꯑꯃ ꯄꯥꯡꯕꯤꯔꯦ ꯄꯨꯟꯁꯤꯒꯤ ꯀꯥꯎꯖꯔꯣꯏ ꯅꯍꯥꯛꯄꯨꯁꯨ ꯃꯄꯨꯅ ꯆꯥꯟꯕꯤꯕ ꯑꯃꯗꯤ ꯅꯍꯥꯛꯀꯤ ꯈꯨꯗꯣꯡꯊꯤꯕ ꯈꯨꯗꯤꯡꯃꯛꯄꯨ ꯃꯄꯨꯅ ꯀꯥꯏꯊꯣꯛꯄꯤꯕ ꯑꯣꯏꯁꯅꯨ